ꯑꯩꯈꯣꯏꯁꯦ ꯑꯩꯁꯦ ꯑꯉꯥꯡ ꯑꯣꯏꯔꯤꯀꯥꯟꯗꯒꯤ ꯀꯩꯅꯣꯁꯦ ꯀꯝꯄ꯭ꯌꯨꯇꯔꯁꯦ ꯌꯥꯝ ꯄꯥꯝꯖꯔꯛꯏ ꯀꯝꯄ꯭ꯌꯨꯇꯔ ꯅꯝꯕ ꯀꯝꯄ꯭ꯌꯨꯇꯔ ꯑꯃ ꯑꯃ ꯇꯧꯕꯁꯦ ꯌꯥꯝ ꯄꯥꯝꯖꯔꯛꯏ ꯑꯗꯨꯕꯨ ꯍꯣꯏ ꯑꯩꯈꯣꯏ ꯐꯦꯃꯤꯂꯤꯅ ꯑꯩꯁꯦ ꯁꯞꯄꯣꯔꯠ ꯌꯥꯝ ꯇꯧꯋꯤ ꯑꯗꯨꯕꯨ ꯐꯦꯃꯤꯂꯤꯁꯦ ꯀꯔꯤ ꯍꯥꯏꯅꯤ ꯑꯩꯈꯣꯏ ꯐꯦꯃꯤꯂꯤꯁꯦ ꯄꯩꯁꯥ ꯌꯥꯝ ꯀꯟꯅꯁꯨ ꯄꯥꯏꯕꯁꯦ ꯑꯣꯏꯗꯕ ꯄꯩꯁꯥ ꯐꯦꯃꯤꯂꯤꯁꯦ ꯌꯥꯝ ꯀꯟꯅ ꯄꯩꯁꯥ ꯄꯥꯏꯕ ꯑꯣꯏꯖꯗꯕꯅꯤꯅ ꯑꯩꯁꯤ ꯑꯩꯁꯤ ꯑꯦꯟ ꯑꯥꯏ ꯇꯤꯗ ꯇꯧꯒꯦꯅ ꯑꯩ ꯏꯃꯥꯗ ꯍꯥꯏꯌꯦ ꯑꯩꯈꯣꯏ ꯏꯃꯥꯗ ꯑꯩꯅ ꯍꯥꯏꯌꯦ ꯑꯦꯟ ꯑꯥꯏ ꯇꯤꯗ ꯑꯩꯁꯦ ꯀꯝꯄ꯭ꯌꯨꯇꯔ ꯏꯟꯖꯤꯅꯤꯌꯔꯔꯤꯡ ꯇꯧꯒꯦꯑꯅ ꯍꯥꯏ ꯑꯗꯨꯕꯨ ꯗ꯭ꯌꯨ ꯇꯨ ꯗ ꯏꯁꯇ꯭ꯔꯛꯆꯔ ꯄꯩꯁꯥꯗꯨꯒꯤ ꯏꯁꯇ꯭ꯔꯛꯆꯔꯗꯨꯒꯤ ꯃꯇꯨꯡ ꯏꯟꯅ ꯉꯝꯃꯣꯏ ꯍꯥꯏꯅ ꯍꯥꯏꯔꯛꯄꯗꯒꯤ ꯑꯩꯁꯦ ꯁꯨꯝ ꯆꯨꯝꯅꯒꯤ ꯋꯥꯟ ꯏꯌꯥꯔ ꯀꯝꯄ꯭ꯌꯨꯇꯔ ꯗꯤꯄ꯭ꯂꯣꯃꯥꯁꯦ ꯁꯤ ꯑꯅꯛꯄ ꯁ꯭ꯋꯥꯏꯗ ꯑꯗꯨꯝ ꯀꯩꯅꯣꯗ ꯅꯥꯏꯂꯤꯠꯀꯤ ꯎꯟꯗꯔꯗ ꯂꯣꯏꯁꯤꯟꯖꯔꯦ ꯂꯣꯏꯁꯤꯜꯂꯕ ꯃꯇꯨꯡꯗ ꯑꯩꯁꯦ ꯍꯧꯖꯤꯛ ꯍꯧꯖꯤꯛ ꯐꯦꯃꯤꯂꯤ ꯁꯞꯄꯣꯔꯠꯇꯤ ꯐꯖꯅ ꯇꯧꯋꯤ ꯐꯦꯃꯤꯂꯤ ꯁꯞꯄꯣꯔꯠ ꯌꯥꯝ ꯄꯤ ꯐꯦꯃꯤꯂꯤ ꯁꯞꯄꯣꯔꯠ ꯌꯥꯝ ꯇꯧꯋꯤ ꯑꯗꯨꯒꯤꯗꯤ ꯑꯩꯈꯣꯏ ꯏꯃꯥ ꯕꯕꯥ ꯑꯩ ꯌꯥꯝ ꯅꯨꯡꯁꯤ ꯐꯦꯃꯤꯂꯤ ꯁꯞꯄꯣꯔꯠ ꯃꯌꯥꯝ ꯇꯧꯕꯤ ꯑꯗꯨꯒ ꯑꯗꯨ ꯂꯣꯏꯁꯤꯜꯂꯕ ꯃꯇꯨꯡꯗ ꯑꯩꯒꯤ ꯑꯣꯖꯥ ꯒꯨꯔꯨ ꯇꯥꯛꯄꯤ ꯇꯝꯕꯤꯔꯛꯄ ꯃꯣꯏꯕꯨꯁꯨ ꯑꯩ ꯀꯥꯎꯗꯦ ꯑꯩ ꯍꯧꯖꯤꯛ ꯍꯧꯖꯤꯛ ꯑꯗꯨꯝ ꯑꯩ ꯏꯁꯥꯒꯤ ꯗꯨꯀꯥꯟ ꯇꯧꯔꯒ ꯂꯣꯒꯣ ꯗꯤꯖꯥꯏꯟꯅꯤꯡ ꯗꯦꯛꯁꯇꯣꯞ ꯄꯥꯕ꯭ꯂꯤꯁꯤꯡ ꯗꯤ ꯇꯤ ꯄꯤꯁ ꯑꯗꯨꯗꯒꯤꯗꯤ ꯑꯃ ꯑꯃꯅꯆꯤꯡꯕ ꯑꯗꯨꯝ ꯇꯧꯔꯤ ꯍꯣꯠꯅꯔꯤ ꯄꯩꯁꯥ ꯑꯗꯨꯝ ꯈꯔ ꯈꯔ ꯊꯣꯛꯆꯔꯤ ꯍꯥꯏꯇꯥꯔꯦ ꯑꯗꯣ ꯍꯣꯏ ꯐꯦꯃꯤꯂꯤ ꯁꯞꯄꯣꯔꯠ ꯐꯦꯃꯤꯂꯤ ꯁꯞꯄꯣꯔꯠꯁꯤ ꯌꯥꯝ ꯃꯔꯨ ꯑꯣꯏ ꯐꯦꯃꯤꯂꯤ ꯁꯞꯄꯣꯔꯠꯁꯤ ꯌꯥꯎꯗ꯭ꯔꯒꯗꯤ ꯃꯤꯁꯤ ꯃꯥꯏ ꯄꯥꯛꯄ ꯉꯝꯗꯦ ꯑꯗꯨꯅ ꯐꯦꯃꯤꯂꯤ ꯁꯞꯄꯣꯔꯠꯁꯦ ꯐꯖꯅ ꯄꯤꯕꯤꯔꯛꯑꯦ ꯍꯥꯏꯕꯇꯥꯔꯦ